ꯏꯁꯤꯡ ꯃꯍꯤꯁꯦ ꯌꯥꯝꯅ ꯌꯥꯝꯕ ꯍꯥꯏ ꯇꯥꯥꯔꯦ ꯑꯃꯨꯛꯅ ꯅꯪꯅ ꯊꯣꯡꯉꯒꯗꯤ ꯍꯥꯎꯒꯗ꯭ꯔꯅ ꯈꯜꯂꯒ ꯃꯍꯤꯁꯤ ꯌꯥꯝꯅ ꯍꯥꯞꯇꯕꯤꯗ ꯊꯣꯡꯉꯦ ꯑꯗꯨꯁꯨ ꯆꯥꯕ ꯀꯥꯟꯗ ꯑꯗꯨꯝ ꯍꯥꯎꯇꯦ ꯑꯗꯨꯅ ꯑꯩꯅ ꯑꯩ ꯎꯇꯤ ꯊꯣꯡꯕꯁꯦ ꯌꯥꯝ ꯍꯩꯅꯤꯡꯉꯦ ꯀꯃꯥꯏꯅ ꯊꯣꯡꯁꯤꯒꯦꯅ ꯑꯩ ꯋꯥꯈꯜꯁꯤꯗ ꯑꯗꯨꯝ ꯈꯜꯂꯦ ꯑꯗꯨ ꯑꯩꯅ ꯃꯣꯕꯥꯏꯜꯒꯤ ꯃꯇꯦꯡ ꯂꯧꯔꯒ ꯑꯩ ꯌꯨꯇꯨꯞꯇ ꯑꯩꯅ ꯌꯦꯡꯉꯦ ꯎꯇꯤ ꯊꯣꯡꯕꯁꯦ ꯊꯥꯒꯠꯂꯛꯄꯁꯦ ꯃꯈꯜ ꯃꯈꯜꯁꯦ ꯌꯦꯡꯉꯦ ꯃꯣꯏ ꯊꯣꯡꯕꯒꯤ ꯃꯈꯜꯁꯦ ꯌꯥꯝ ꯐꯖꯅ ꯊꯥꯒꯠꯂꯛꯄ ꯌꯥꯎꯋꯦ ꯑꯗꯨꯗꯒꯤ ꯇꯝꯃꯒ ꯑꯩ ꯍꯟꯖꯟ ꯍꯟꯖꯟ ꯇ꯭ꯔꯥꯏ ꯇꯧꯕꯗꯩꯗꯤ ꯑꯩꯅ ꯎꯇꯤ ꯊꯣꯡꯕꯁꯦ ꯍꯥꯎꯔꯛꯏ ꯎꯇꯤ ꯊꯣꯡꯕꯁꯤꯗ ꯑꯍꯥꯟꯕꯗ ꯃꯣꯏꯅ ꯍꯥꯞꯄꯣ ꯍꯥꯏꯕ ꯃꯆꯜꯁꯤꯡꯗꯣ ꯑꯩ ꯐꯖꯅ ꯌꯦꯡꯉꯒ ꯍꯥꯞꯄꯦ ꯑꯗꯨꯒ ꯊꯣꯡꯕꯒꯤ ꯅꯤꯌꯣꯝꯗꯨꯁꯨ ꯃꯈꯣꯏꯅ ꯇꯧꯕꯗꯨꯒ ꯆꯞ ꯃꯥꯅꯅ ꯑꯩ ꯇꯧꯔꯦ ꯑꯗꯨꯒ ꯑꯗꯨꯒ ꯍꯦꯟꯅ ꯍꯥꯎꯕꯁꯦ ꯀꯃꯥꯏꯅ ꯍꯥꯎꯒꯦ ꯍꯥꯏ ꯀꯥꯟꯗ ꯑꯩꯒꯤ ꯋꯥꯈꯜꯗ ꯎꯇꯤ ꯁꯣꯛ ꯇꯧꯕꯁꯦ ꯃꯁꯤꯅ ꯍꯦꯟꯅ ꯍꯥꯎꯋꯦ

ꯎꯇꯤꯁꯦ ꯊꯣꯡꯕꯗꯒꯤꯗꯤ ꯍꯥꯎꯔꯦ ꯆꯥꯕ ꯃꯇꯝꯗ ꯍꯥꯎꯔꯦ ꯑꯩꯒꯤ ꯃꯤꯁꯤꯡꯁꯤꯅꯁꯨ ꯑꯩꯒ ꯂꯩꯃꯤꯟꯅꯔꯤꯕ ꯃꯤꯁꯤꯡꯁꯤꯅꯁꯨ ꯅꯪ ꯎꯇꯤ ꯊꯣꯡꯕ ꯍꯩꯔꯦ ꯍꯥꯎꯔꯦ ꯍꯥꯏꯔꯦ ꯑꯗꯣ ꯍꯥꯎꯈꯤꯕꯒꯤ ꯃꯔꯝꯗꯤ ꯑꯩꯅ ꯌꯨꯇꯨꯞꯀꯤ ꯍꯦꯜꯄꯇꯒꯤ ꯃꯣꯏꯅ ꯊꯥꯒꯠꯂꯛꯄ ꯃꯌꯥꯝꯗꯨꯗꯒꯤ ꯍꯩꯈꯤꯕꯅꯤ ꯑꯩ ꯍꯥꯏꯖ ꯇꯥꯔꯦ ꯑꯗꯨꯅ ꯌꯨꯇꯨꯞꯁꯦ ꯑꯃꯔꯣꯝꯗꯁꯨ ꯌꯥꯝꯅ ꯀꯥꯟꯅꯩ ꯊꯣꯡꯕ ꯇꯥꯛꯂꯛꯏꯕ ꯃꯤꯁꯤꯡꯗꯨꯁꯨ ꯑꯩꯅ ꯌꯥꯝꯅ ꯊꯥꯒꯠꯆꯩ ꯍꯔꯥꯎꯖꯩ ꯑꯩꯅꯁꯨ ꯈ꯭ꯋꯥꯏꯗꯒꯤ ꯄꯥꯝꯖꯕ ꯏꯟꯁꯥꯡꯅꯤ ꯎꯇꯤ ꯍꯥꯏꯁꯦ ꯑꯗꯨꯅ ꯑꯍꯥꯟꯕꯗ ꯊꯣꯡꯕ ꯍꯩꯔꯝꯗꯕ ꯑꯩꯅ ꯍꯟꯖꯟ ꯍꯟꯖꯟ ꯇ꯭ꯔꯥꯏ ꯇꯧꯔꯒꯁꯨ ꯍꯩꯔꯝꯗꯕꯗꯣ ꯑꯩ ꯊꯋꯥꯏ ꯌꯥꯝ ꯅꯨꯡꯉꯥꯏꯔꯝꯗꯦ ꯑꯗꯨꯕꯨ ꯍꯧꯖꯤꯛꯇꯤ ꯍꯩꯔꯕꯅꯤꯅ ꯑꯩ ꯌꯥꯝ ꯅꯨꯡꯉꯥꯏꯔꯦ ꯑꯗꯨꯅ ꯑꯩꯅ ꯊꯣꯡꯕ ꯎꯇꯤꯁꯦ ꯍꯧꯖꯤꯛꯇꯤ ꯃꯌꯥꯝꯅ ꯍꯥꯎꯔꯦꯅ ꯍꯥꯏꯔꯦ ꯑꯗꯨꯅ ꯍꯥꯎꯔꯕꯅꯤꯅ ꯑꯩꯁꯨ ꯇꯣꯏ ꯇꯣꯏꯅ ꯑꯗꯨꯝ ꯋꯤꯛ ꯑꯃꯗ ꯑꯃꯨꯛꯇꯪꯗꯤ ꯑꯗꯨꯝ ꯊꯣꯡꯉꯦ ꯍꯥꯏ ꯇꯥꯔꯦ ꯍꯧꯖꯤꯛꯇꯤ ꯑꯗꯨꯅ ꯍꯥꯟꯅꯗꯤ ꯍꯥꯎꯇꯕ ꯎꯇꯤꯗꯣ ꯑꯗꯨꯝ ꯍꯩꯗꯣꯛ ꯑꯝꯃꯦ ꯆꯥꯕꯤꯗꯗꯅ ꯑꯗꯨꯒ ꯍꯧꯖꯤꯛꯇꯤ ꯎꯇꯤ ꯊꯣꯡꯕꯗꯣ ꯍꯥꯎꯔꯕꯅꯤꯅ ꯂꯦꯝꯁꯨ ꯂꯦꯝꯗ꯭ꯔꯦ ꯃꯌꯥꯝꯅꯁꯨ ꯑꯗꯨꯝ ꯆꯥꯔꯦ ꯑꯩꯒꯤ ꯊꯪꯅꯕ ꯅꯥꯏꯕꯔꯁꯇꯁꯨ ꯑꯩꯅ ꯄꯤꯕ ꯃꯇꯝꯗ ꯃꯈꯣꯏꯁꯨ ꯍꯔꯥꯎꯋꯦ ꯍꯥꯎꯋꯦꯅ ꯍꯥꯏꯔꯦ ꯑꯗꯨꯅ ꯑꯩꯁꯨ ꯍꯔꯥꯎꯔꯦ ꯃꯈꯣꯏꯁꯨ ꯍꯔꯥꯎꯔꯦ ꯏꯟꯁꯥꯡꯁꯨ ꯂꯦꯝꯗ꯭ꯔꯦ ꯍꯧꯖꯤꯛꯇꯤ ꯏꯟꯁꯥꯡꯁꯨ ꯃꯥꯡꯗ꯭ꯔꯦ ꯑꯗꯨꯅ ꯌꯥꯝ ꯅꯨꯡꯉꯥꯏꯔꯦ